ꯃꯤꯟꯇ꯭ꯔꯥ ꯑꯦꯞꯁꯤꯒꯤ ꯀꯁꯀꯃꯔ ꯑꯣꯏꯅ

ꯑꯗꯨꯅ ꯑꯦꯞꯁꯤꯗꯒꯤ ꯃꯈꯥ ꯇꯥꯅ ꯄꯣꯠ ꯑꯗꯨꯝ ꯁꯤꯖꯤꯟꯅꯅꯤꯡꯕꯒꯤ ꯑꯄꯥꯝꯕꯁꯨ ꯐꯥꯎꯋꯤ ꯄꯣꯠ ꯑꯁꯤ ꯌꯥꯝꯅ ꯀ꯭ꯋꯥꯂꯤꯇꯤ ꯑꯩꯅ ꯀꯨꯔꯇꯤ ꯑꯃ ꯀꯛꯆꯕꯅꯤ ꯌꯥꯝꯅ ꯀ꯭ꯋꯥꯂꯤꯇꯤ ꯌꯥꯝꯅ ꯂꯩ ꯃꯆꯨ ꯐꯖꯩ ꯑꯩꯉꯣꯟꯗ ꯁꯥꯏꯖ ꯆꯞ ꯆꯥꯅ ꯂꯥꯛꯏ ꯑꯩꯅ ꯄꯥꯝꯖꯕ ꯍꯥꯏꯕꯗꯨ ꯊꯣꯛꯑꯦ ꯑꯩꯅ ꯄꯥꯝꯖꯕꯗꯣ ꯍꯥꯏ ꯑꯩꯅ ꯄꯥꯝꯖꯕ ꯍꯥꯏꯕꯗꯨ ꯊꯣꯛꯑꯦ ꯃꯆꯨ ꯁꯥꯏꯖ ꯀꯩꯀꯥ ꯂꯣꯏ ꯆꯞ ꯃꯥꯟꯅꯔꯦ ꯆꯞ ꯆꯥꯅ ꯂꯥꯛꯑꯦ ꯑꯩꯒꯤ ꯍꯣꯏ ꯀ꯭ꯋꯥꯂꯤꯇꯤꯁꯨ ꯌꯥꯝꯅ ꯐꯩ ꯀ꯭ꯋꯥꯂꯤꯇꯤ ꯐꯕꯒꯤꯗꯃꯛꯇꯅꯤ ꯑꯩꯅ ꯃꯈꯥ ꯇꯥꯅ ꯃꯤꯟꯇ꯭ꯔꯥ ꯑꯦꯞꯁꯤꯒꯤ ꯐꯤꯔꯣꯜꯁꯤꯡ ꯁꯤ ꯀꯛꯇꯨꯅ ꯁꯤꯖꯤꯟꯅꯗꯨꯅ ꯑꯩꯅ ꯁꯤꯖꯤꯟꯅꯔꯛꯂꯤꯕꯁꯦ

ꯗꯦꯂꯤꯚꯔꯤꯁꯨ ꯑꯗꯨꯝ ꯊꯦꯡꯅ ꯑꯗꯨꯝ ꯇꯧꯔꯛꯇꯦ ꯑꯗꯨꯝ ꯆꯞ ꯆꯥꯅ ꯃꯇꯝ ꯆꯥꯅ ꯃꯈꯣꯏꯅ ꯀꯟꯐꯔꯝꯗ ꯗꯤꯂꯤꯚꯔꯤꯁꯤ ꯁꯤ ꯅꯨꯃꯤꯠꯁꯤꯗ ꯂꯥꯛꯀꯅꯤ ꯍꯥꯏꯕ ꯃꯇꯝꯗꯨꯗ ꯑꯗꯨꯝ ꯂꯥꯛꯑꯦꯕ ꯑꯗꯨꯒꯤ ꯉꯟꯇꯛꯅ ꯂꯥꯛꯄꯁꯨ ꯌꯥꯎꯋꯤ ꯌꯥꯝꯗ꯭ꯔꯕꯗ ꯅꯨꯃꯤꯠ ꯑꯃ ꯑꯗꯨꯝ ꯊꯦꯡꯊꯅꯗꯤ ꯂꯥꯛꯇꯦ ꯑꯗꯨꯝ ꯉꯟꯅ ꯂꯥꯛ ꯉꯟꯅꯁꯨ ꯑꯗꯨꯝ ꯂꯥꯛꯑꯦ ꯗꯦꯂꯤꯚꯔꯁꯨ ꯑꯗꯨꯝ ꯐꯩ ꯄ꯭ꯔꯗꯛꯁꯤꯡꯁꯤꯒꯤ ꯃꯃꯜꯁꯨ ꯑꯗꯨꯝ ꯌꯥꯏ ꯔꯦꯠ ꯑꯃꯗ ꯑꯗꯨꯝ ꯆꯠꯂꯤ ꯑꯗꯨꯅ ꯂꯣꯏ ꯁꯤꯖꯤꯟꯅꯕ ꯅꯨꯡꯉꯥꯏ ꯀ꯭ꯋꯥꯂꯤꯇꯤꯗꯒꯤ ꯑꯣꯏꯒꯦꯔꯥ ꯄ꯭ꯔꯥꯖꯇꯒꯤ ꯑꯣꯏꯒꯦꯔꯥ ꯂꯣꯏ ꯌꯥꯔꯦ ꯍꯥꯏ ꯇꯥꯔꯦ ꯌꯥꯔꯦ